ꯆꯩꯆꯠ ꯇꯔꯥ ꯊꯥ ꯑꯍꯨꯝ ꯀꯨꯝꯖꯥ ꯂꯤꯁꯤꯡ ꯑꯃ ꯆꯃꯥꯄꯜ ꯃꯔꯤꯐꯨꯇꯔꯦꯠꯇ ꯑꯩ ꯂꯩꯕꯥꯛ ꯄꯣꯛꯄ ꯅꯨꯃꯤꯠꯇ ꯄꯣꯛꯏ ꯆꯩꯆꯠ ꯀꯨꯟ ꯊꯥ ꯇꯔꯥꯅꯤꯊꯣꯏ ꯂꯤꯁꯤꯡ ꯑꯅꯤꯒ ꯇꯔꯥꯃꯥꯄꯜꯗ ꯑꯩꯈꯣꯏ ꯕꯦꯡꯀꯣꯛ ꯆꯠꯂꯦ ꯆꯩꯆꯠ ꯑꯃ ꯊꯥ ꯑꯃ ꯂꯤꯁꯤꯡ ꯑꯅꯤꯒ ꯀꯨꯟꯗ ꯕꯦꯡꯀꯣꯛꯇꯒꯤ ꯃꯅꯤꯄꯨꯔꯗ ꯍꯜꯂꯛꯏ ꯆꯩꯆꯠ ꯀꯨꯟꯃꯥꯄꯜ ꯊꯥ ꯑꯝꯃ ꯂꯤꯁꯤꯡ ꯑꯅꯤꯒ ꯀꯨꯟꯗ ꯑꯩꯒ ꯑꯩꯒꯤ ꯅꯨꯄꯥꯒ ꯂꯨꯍꯣꯡꯕ ꯅꯨꯃꯤꯠꯅꯤ ꯆꯩꯆꯠ ꯇꯔꯥꯃꯥꯊꯣꯏ ꯊꯥ ꯑꯍꯨꯝ ꯂꯤꯁꯤꯡ ꯑꯅꯤꯒ ꯀꯨꯟꯅꯤꯊꯣꯏꯗ ꯑꯩꯒꯤ ꯅꯨꯡꯁꯤꯔꯕꯤ ꯏꯆꯥꯅꯨꯄꯤ ꯌꯥꯏꯁꯥꯅ ꯄꯣꯛꯏ